ꯍꯂꯣ ꯃꯥꯅꯤ ꯃꯥꯅꯤ ꯃꯥꯅꯤ ꯃꯥꯅꯤ ꯑꯍꯣꯏ ꯌꯥꯝ ꯅꯨꯡꯉꯥꯏꯖꯔꯦ ꯑꯣꯍꯣꯏ ꯑꯍꯣꯏ ꯍꯣꯏ ꯑꯍꯣꯏ ꯑꯣ ꯑꯩꯒꯤ ꯃꯤꯡꯗꯤ ꯔꯣꯍꯤꯟꯀꯥꯟꯇ ꯀꯧꯋꯦ ꯑꯗꯨꯒ ꯂꯩꯒꯗꯧꯔꯤꯕ ꯑꯉꯥꯡꯁꯦ ꯁꯤꯗꯤ ꯖꯣꯟ ꯀꯧꯋꯤ ꯃꯥꯗꯤ ꯎꯈ꯭ꯔꯨꯜꯗꯩꯅꯦ ꯑꯣ ꯑꯩꯈꯣꯏꯒꯤꯅꯦ ꯑꯣ ꯎꯈ꯭ꯔꯨꯜꯗꯒꯤ ꯑꯩꯈꯣꯏ ꯀꯩꯅꯣꯗ ꯇꯝꯕ ꯑꯍꯣꯏ ꯃꯊꯟ ꯃꯊꯟ ꯃꯊꯟꯗꯅꯦ ꯃꯊꯟꯗꯅꯦ ꯑꯩꯈꯣꯏꯒꯤꯅꯦ ꯀꯦ ꯑꯦꯝ ꯁꯤꯗ ꯍꯟꯇꯛ ꯀꯣꯂꯦꯖ ꯍꯟꯗꯛ ꯑꯦꯠꯃꯤꯁꯟ ꯇꯧꯕꯅꯦ ꯐꯥꯔꯁ ꯏꯌꯥꯔꯗ ꯖꯨꯂꯣꯖꯤꯗ ꯐꯥꯔꯁ ꯏꯌꯥꯔꯗ ꯑꯦꯠꯃꯤꯁꯟ ꯇꯧꯕ ꯑꯗꯨ ꯃꯥꯏꯁꯤ ꯑꯩꯈꯣꯏ ꯀꯩꯅꯣ ꯑꯩꯈꯣꯏ ꯑꯣꯖꯥꯍꯣꯏꯁꯤ ꯀꯩꯅꯣ ꯇꯧꯕ꯭ꯔꯥ ꯍꯥꯏꯗꯤ ꯁꯤꯡꯒꯜ ꯔꯨꯝꯁꯤ ꯃꯣꯏ ꯆꯥꯕ ꯊꯛꯄꯁꯨ ꯌꯥꯎꯕ꯭ꯔꯥ ꯅꯠꯇ꯭ꯔꯒꯅ ꯀꯤꯠꯆꯟꯒꯨꯝꯕ ꯀꯩꯒꯨꯝꯕ ꯑꯦꯇꯦꯁ ꯇꯧꯕ꯭ꯔ ꯕꯥꯠꯔꯨꯝ ꯇꯣꯏꯂꯦꯠ ꯀꯃꯥꯏꯅ ꯇꯧꯒꯦ ꯑꯝꯇ ꯍꯥꯏꯕꯤꯔꯛꯎꯅꯦ ꯑꯍꯣꯏ ꯑꯗꯨ ꯃꯥꯒꯤ ꯇꯣꯉꯥꯟ ꯊꯣꯡꯅꯉꯥꯏ ꯀꯥꯁꯦ ꯑꯦꯇꯦꯁ ꯇꯧꯕ꯭ꯔꯥ ꯕꯥꯠꯔꯨꯝ ꯇꯣꯏꯂꯦꯠ ꯑꯗ ꯄꯨꯜꯂꯤꯕ꯭ꯔꯥ ꯅꯠꯇ꯭ꯔꯒꯅ ꯀꯤꯠꯆꯟꯒꯨꯝꯕ ꯌꯥꯎꯕ ꯂꯩꯒꯗ꯭ꯔꯥ ꯑꯍꯣꯏ ꯑꯗꯨ ꯕꯥꯠꯔꯨꯝ ꯇꯣꯏꯂꯦꯠꯁꯨ ꯌꯥꯎꯕ ꯀꯤꯠꯆꯟꯗꯨ ꯃꯁꯥꯒꯤ ꯑꯦꯇꯦꯁ ꯇꯧꯕꯗꯨꯗ ꯀꯌꯥꯃꯨꯛ ꯊꯥꯗ ꯀꯌꯥ ꯂꯥꯛꯀꯦ ꯑꯝꯇꯪ ꯍꯥꯏꯕꯤꯔꯛꯄ ꯌꯥꯒꯗ꯭ꯔꯣ ꯑꯍꯣꯏ ꯍꯣꯏ ꯑꯣ ꯑꯣ ꯑꯗꯨꯗꯤ ꯌꯥꯝ ꯅꯨꯡꯉꯥꯏ ꯑꯗꯣ ꯃꯥꯏ ꯀꯩꯅꯣꯗꯨꯗꯤ ꯗꯤꯄꯣꯖꯤꯠꯀꯨꯝꯕ ꯍꯥꯟꯅ ꯇꯧꯒꯗꯕ꯭ꯔꯥ ꯃꯗꯨ ꯀꯃꯥꯏꯅ ꯇꯧꯒꯦ ꯂꯤꯁꯤꯡ ꯑꯃ ꯆꯥꯝꯃꯉꯥꯁꯦ ꯍꯥꯟꯅ ꯑꯗꯨꯝ ꯃꯁꯤꯅ ꯑꯗꯨꯝ ꯊꯥ ꯊꯥꯒꯤ ꯎꯝ ꯎꯝ ꯑꯗꯨ ꯑꯣ ꯌꯥꯏ ꯌꯥꯏ ꯑꯗꯨꯗꯤ ꯂꯤꯁꯤꯡ ꯑꯍꯨꯝ ꯍꯥꯟꯅ ꯄꯤ ꯇꯥꯔꯦꯅꯦ ꯅꯠꯇ꯭ꯔꯥ ꯍꯥꯟꯅ ꯑꯍꯣꯏ ꯍꯣꯏ ꯍꯥꯏꯗꯤ ꯃꯥ ꯂꯤꯁꯤꯡ ꯑꯃ ꯆꯥꯝꯃꯉꯥ ꯍꯥꯟꯅ ꯑꯣ ꯌꯥꯝ ꯅꯨꯡꯉꯥꯏꯔꯦ ꯌꯥꯝ ꯅꯨꯡꯉꯥꯏꯔꯦ ꯑꯗ ꯑꯦꯗꯚꯥꯟꯁꯁꯨ ꯌꯥꯎꯔꯒ ꯑꯗꯨꯒꯅꯦ ꯃꯁꯤ ꯑꯣ ꯍꯣꯏ ꯍꯣꯏ ꯍꯣꯏ ꯑꯣ ꯌꯥꯝ ꯅꯨꯡꯉꯥꯏꯔꯦ ꯑꯗꯨꯗꯤ ꯑꯗꯨ ꯑꯣꯖꯥ ꯑꯩꯈꯣꯏꯒꯤ ꯍꯨꯖꯤꯛꯀꯤ ꯌꯨꯝꯁꯤ ꯃꯣꯏ ꯃꯊꯛ ꯃꯈꯥ ꯑꯣꯏꯅ ꯁꯥꯔꯤꯕ꯭ꯔꯥ ꯅꯠꯇ꯭ꯔꯒꯅ ꯀꯃꯥꯏꯅ ꯇꯤꯟꯅ ꯀꯨꯞꯄ꯭ꯔꯥ ꯏꯅ ꯀꯨꯞꯄ꯭ꯔꯥ ꯑꯗꯨꯁꯨ ꯁꯨꯝ ꯁꯨꯝ ꯈꯪꯖꯅꯤꯡ ꯇꯧꯕꯅꯤ ꯑꯣ ꯑꯣ ꯑꯣ ꯑꯣ ꯑꯣ ꯑꯗꯨ ꯑꯣ ꯑꯗꯨ ꯐꯥꯔꯁ ꯐ꯭ꯂꯣꯔꯗꯨꯗꯤ ꯑꯗꯨꯗ ꯂꯩꯕ ꯌꯥꯒꯗ꯭ꯔꯥ

ꯑꯍꯣꯏ ꯑꯍꯣꯏ ꯑꯩꯁꯨ ꯑꯩꯁꯨ ꯀꯩꯅꯣꯗ ꯑꯁꯤ ꯃꯣꯏ ꯐꯦꯁꯕꯨꯛꯇ ꯊꯥꯒꯠꯂꯛꯄꯗꯨꯗ ꯊꯦꯡꯅꯖꯕꯅꯤ ꯑꯗꯨ ꯑꯣꯖꯥ ꯍꯣꯏꯒꯤꯁꯦ ꯑꯩꯈꯣꯏ ꯀꯔꯥꯏꯋꯥꯏ ꯖꯒꯥ ꯑꯣꯏꯗꯣꯏꯅꯣ ꯃꯁꯤ ꯀꯦ ꯑꯦꯝ ꯁꯤ ꯈꯥ ꯃꯅꯤꯄꯨꯔ ꯀꯣꯂꯦꯖꯇꯒꯤ ꯀꯌꯥꯝ ꯂꯥꯞꯀꯗꯣꯏꯅꯣ ꯃꯗꯨꯒꯗꯪ ꯍꯥꯏꯕꯤꯀꯗ꯭ꯔꯥ ꯑꯣ ꯑꯣ ꯑꯣ ꯑꯣ ꯑꯣ ꯑꯣ ꯑꯣ ꯑꯣ ꯑꯣꯖꯥ ꯑꯗꯨ ꯑꯃꯈꯛꯇꯪꯒ ꯃꯁꯤ ꯉꯁꯥꯏ ꯃꯁꯤꯒꯤ ꯁꯥꯒꯠꯂꯛꯄꯩ ꯃꯇꯝꯗꯤ ꯌꯧꯁꯤꯜꯂꯛꯕꯅꯤꯅ ꯐꯦꯟ ꯅꯨꯡ ꯀꯩꯀꯩꯗꯤ ꯂꯣꯏꯅ ꯍꯥꯞꯄ꯭ꯔꯥ ꯐꯦꯟꯒꯨꯝꯕ ꯃꯩ ꯑꯥ ꯑꯣ ꯑꯗꯨꯅ ꯑꯗꯨꯝ ꯌꯥꯅꯦꯕꯀꯣ ꯍꯣꯏ ꯑꯍꯣꯏ ꯑꯗꯨ ꯑꯣꯖꯥ ꯑꯗꯨ ꯐꯃꯨꯡ ꯅꯣꯡ ꯀꯩꯀꯩꯗꯤ ꯂꯣꯏꯅ ꯌꯥꯎꯕ꯭ꯔꯥ ꯑꯩꯈꯣꯏꯅ ꯀꯔꯤ ꯀꯔꯤ ꯄꯨꯔꯛꯀꯗꯕꯅꯣ ꯑꯗꯨꯒꯗꯪ ꯈꯪꯖꯒꯦ

ꯑꯍꯣ ꯑꯗꯨ ꯑꯣꯖꯥ ꯃꯁꯤ ꯃꯣꯏꯒꯤ ꯇꯥꯏꯃꯤꯡꯒꯨꯝꯕ ꯂꯩꯕ꯭ꯔꯥ ꯍꯥꯏꯗꯤ ꯊꯣꯡ ꯈꯣꯠ ꯂꯣꯟꯕꯒꯤ ꯁꯤꯗꯒꯤ ꯄꯨꯡ ꯁꯤꯗꯒꯤ ꯁꯨꯛꯕꯣꯛꯉꯩꯒꯤ ꯃꯅꯨꯡꯗ ꯂꯥꯛꯀꯗꯕꯅꯤ ꯍꯥꯏꯕ ꯂꯩꯕ꯭ꯔꯥ ꯀꯃꯥꯏꯅ ꯇꯧꯋꯤ

ꯑꯍꯣꯏ ꯍꯨꯖꯤꯛ ꯍꯨꯖꯤꯛꯁꯨ ꯑꯩꯈꯣꯏꯒꯤ ꯈꯥ ꯃꯅꯤꯄꯨꯔ ꯀꯣꯂꯦꯖꯇ ꯇꯝꯕ ꯁꯥꯇ꯭ꯔꯅꯆꯤꯡꯕ ꯂꯩꯕ꯭ꯔꯥ ꯃꯐꯝꯁꯤꯗ ꯑꯣꯖꯥꯍꯣꯏꯁꯤꯗ ꯀꯃꯥꯏꯅ ꯇꯧꯒꯦ

ꯑꯣ ꯑꯗꯨ ꯑꯣꯖꯥ ꯀꯩꯅꯣꯗꯤ ꯃꯥꯒꯤ ꯆꯪꯕꯗꯤ ꯃꯥꯒꯤ ꯀꯩꯅꯣ ꯗꯣꯀꯨꯃꯦꯟꯁꯀꯨꯝꯕ ꯗꯔꯀꯥꯔ ꯑꯣꯏꯕ꯭ꯔꯥ ꯑꯙꯥꯔ ꯀꯥꯔꯠꯀꯨꯝꯕ ꯑꯗꯒꯤ ꯀꯣꯂꯦꯖꯀꯤ ꯑꯥꯏꯗꯤꯀꯨꯝꯕ ꯀꯩꯀꯩ ꯖꯦꯔꯣꯛꯁ ꯑꯍꯣꯏ ꯍꯣꯏ ꯍꯣꯏ ꯍꯣꯏ ꯑꯍꯣꯏ

ꯑꯣ ꯑꯗꯨꯗꯤ ꯌꯥꯝ ꯅꯨꯡꯉꯥꯏꯖꯔꯦ ꯑꯗꯨ ꯑꯁꯤ ꯑꯩ ꯑꯣꯖꯥꯒꯤ ꯃꯤꯡꯗꯤ ꯀꯔꯤ ꯀꯧꯒꯦ ꯍꯨꯖꯤꯛꯀꯤ ꯃꯣꯏꯒꯤ ꯑꯣꯖꯥꯒꯤ ꯇꯧꯔꯤꯕ ꯍꯨꯖꯤꯛꯀꯤ ꯀꯩꯅꯣꯁꯤ ꯔꯦꯟꯁꯦ ꯃꯣꯏ ꯀꯔꯤ ꯍꯥꯏꯔꯒ ꯈꯪꯒꯅꯤ ꯑꯗꯨꯗꯤ

ꯑꯣ ꯌꯥꯝ ꯅꯨꯡꯉꯥꯏꯔꯦ ꯌꯥꯝ ꯅꯨꯡꯉꯥꯏꯔꯦ ꯑꯗꯨꯗꯤ ꯑꯣꯖꯥ ꯑꯗꯨꯗꯤ ꯑꯩ ꯑꯗꯨꯝ ꯍꯥꯏꯖꯈ꯭ꯔꯒꯦ ꯑꯗꯨꯗꯤ ꯑꯣꯍꯣꯏ ꯑꯩ ꯑꯩ ꯑꯩ ꯍꯌꯦꯡꯃꯛ ꯑꯗꯨꯝ ꯂꯥꯛꯅꯉꯥꯏ ꯇꯧꯖꯔꯒꯦ ꯍꯌꯦꯡ ꯄꯨꯡ ꯀ꯭ꯌꯥꯒꯨꯝꯕꯗ ꯅꯨꯡꯉꯥꯏꯒꯅꯤ ꯂꯥꯛꯄꯗꯤ ꯑꯣꯖꯥꯒꯤ ꯃꯇꯝꯗꯣ ꯑꯩꯈꯣꯏ ꯂꯥꯛꯄꯗ ꯍꯌꯦꯡꯁꯦ ꯑꯣ ꯑꯗꯨꯗꯤ ꯌꯥꯝ ꯅꯨꯡꯉꯥꯏꯖꯔꯦ ꯑꯗꯨꯗꯤ ꯍꯌꯦꯡꯗꯣ ꯑꯗꯨ ꯑꯩ ꯄꯨꯡ ꯑꯅꯤꯐꯧ ꯃꯅꯨꯡꯗ ꯌꯧꯔꯛꯅꯉꯥꯏ ꯍꯣꯠꯅꯖꯔꯒꯦ ꯑꯗꯨꯗꯤ ꯑꯍꯣꯏ ꯑꯥ ꯑꯥ ꯊꯝꯖꯔꯦ ꯊꯝꯖꯔꯦ ꯑꯣꯖꯥ ꯌꯥꯝ ꯅꯨꯡꯉꯥꯏꯖꯔꯦ